ꯍꯜꯂꯣ ꯑꯣ ꯅꯨꯡꯉꯥꯏꯔꯤꯕ꯭ꯔꯣ ꯑꯁ ꯎꯅꯗꯕꯁꯨ ꯀꯨꯏꯔꯦ ꯀꯃꯥꯏ ꯀꯃꯥꯏꯅ ꯄꯥꯜꯂꯤꯒꯦ ꯑꯩꯈꯣꯏꯁꯨ ꯁꯨꯝ ꯄꯥꯜꯂꯤꯌꯦ ꯃꯔꯨꯞꯁꯤꯡꯁꯦ ꯑꯃꯠꯇ ꯎꯅꯗꯕꯁꯨ ꯀꯨꯏꯔꯦ ꯑꯗꯨꯒ ꯄꯨꯟꯕꯁꯨ ꯄꯨꯟꯅꯗꯕꯁꯨ ꯀꯨꯏꯔꯦ ꯑꯗꯨ ꯅꯣꯡꯃ ꯑꯃꯗꯤ ꯄꯨꯟꯁꯤꯅ ꯖꯒꯥꯕꯨꯗꯤ ꯃꯤꯡ ꯃꯤꯡ ꯍꯥꯏꯒꯦ ꯆꯛꯄꯤ ꯀꯥꯔꯣꯡ ꯍꯥꯏꯕ꯭ꯔ ꯆꯛꯄꯤ ꯔꯤꯚꯔ ꯍꯥꯏꯕ꯭ꯔ ꯑꯗ ꯑꯗꯨꯨꯗ ꯑꯣ ꯑꯣ ꯑꯣ ꯍꯣꯏ ꯑꯗꯣ ꯆꯥꯟꯗꯦꯜꯒꯤꯗꯨ ꯑꯩ ꯑꯃꯨꯛꯇ ꯑꯃꯠꯇ ꯎꯗ꯭ꯔꯤꯕꯅꯦꯕꯀꯣ ꯃꯤꯡꯕꯨꯗꯤ ꯇꯥꯈ꯭ꯔꯕ ꯑꯗꯨ ꯑꯃꯠꯇ ꯆꯠꯇ꯭ꯔꯤꯌꯦ ꯑꯗꯨ ꯑꯩꯈꯣꯏꯁꯦ ꯎꯅꯗꯕꯁꯨ ꯀꯨꯏꯔꯕꯅꯤꯅ ꯑꯃꯨꯔꯛꯇꯤ ꯄꯨꯟꯁꯤꯅ ꯃꯇꯝꯁꯦ ꯅꯪ ꯀꯔꯝ ꯀꯥꯟꯗ ꯁꯪꯒꯅꯤ ꯍꯌꯦꯡꯁꯨ ꯌꯥꯏꯌꯦ ꯍꯌꯦꯡ ꯍꯌꯦꯡꯁꯦ ꯈꯔ ꯅꯨꯡꯉꯥꯏꯒꯗꯧꯕ ꯃꯥꯟꯗꯦ ꯍꯪꯆꯤꯠꯀꯨꯝꯕꯗꯤ ꯑꯣꯀꯦ ꯑꯗꯣ ꯃꯐꯝ ꯑꯩ ꯈꯪꯗꯕꯅꯤꯅ ꯅꯪꯅ ꯄꯨꯕꯤꯕ ꯇꯥꯔꯦ ꯒꯥꯔꯤ ꯑꯩꯅ ꯄꯨꯊꯣꯛꯄ ꯇꯥꯔꯒꯁꯨꯅꯦ ꯑꯗꯨ ꯑꯩꯈꯣꯏꯒꯤ ꯀꯔꯤ ꯀꯔꯤ ꯄꯨꯕ ꯌꯥꯒꯦ ꯍꯥꯏꯕꯗꯨꯁꯨ ꯑꯗꯨꯝ ꯍꯥꯏꯕꯤꯔꯣ ꯍꯥꯏꯗꯤ ꯇꯨꯔꯦꯜꯗ ꯆꯠꯀꯗꯧꯕꯅꯤꯅ ꯑꯩꯈꯣꯏꯗꯤ ꯀꯔꯤꯁꯨ ꯈꯪꯗꯦ ꯀꯔꯝꯍꯥꯏꯅ ꯇꯧꯕ꯭ꯔ ꯍꯥꯏꯕꯗꯨ ꯋꯥꯇꯔꯐꯣꯜ ꯑꯣꯏꯅ ꯂꯩꯕ꯭ꯔ ꯀꯃꯥꯏꯅ ꯇꯧꯕ꯭ꯔ ꯍꯥꯏꯕꯗꯨ ꯈꯪꯗꯦꯕꯀꯣ ꯑꯗꯨꯅ ꯅꯪꯅ ꯑꯆꯥꯄꯣꯠ ꯈꯛꯇ ꯑꯗꯨ ꯑꯩꯈꯣꯏ ꯆꯥꯛꯀꯨꯝꯕ ꯃꯐꯝꯗꯨꯗ ꯆꯠꯂꯒ ꯊꯣꯡꯕ ꯈꯣꯠꯄꯒꯨꯝꯕꯗꯤ ꯅꯨꯡꯉꯥꯏꯔꯣꯏꯗꯕ꯭ꯔ ꯑꯗꯨꯗꯗꯤ ꯑꯆꯥ ꯑꯊꯛꯀꯤ ꯈꯛꯇꯪ ꯈꯔ ꯄ꯭ꯔꯤꯄꯔꯦꯁꯟ ꯇꯧꯔꯒ ꯄꯨꯔꯛꯄ ꯀꯣ ꯑꯣ ꯍꯣꯏ ꯍꯣꯏ ꯍꯌꯦꯡ ꯐꯥꯎꯅꯔꯁꯦ ꯑꯗꯨꯗꯤ ꯀꯣ ꯑꯣ ꯕꯥꯏ ꯕꯥꯏ ꯎꯝ